ꯐꯤꯁꯥ ꯂꯣꯟꯁꯥ ꯐꯤꯁꯥ ꯂꯣꯟꯁꯥꯁꯦ ꯈ꯭ꯋꯥꯡꯗ ꯁꯥꯕ ꯑꯗꯒꯤ ꯀꯣꯟꯗ ꯁꯥꯕ ꯃꯦꯆꯤꯟꯅ ꯁꯥꯕ ꯑꯗꯒꯤ ꯁꯤꯒꯤ ꯄꯣꯠꯊꯣꯛꯁꯤꯗ ꯅꯠꯇꯅ ꯐꯛ ꯁꯥꯕ ꯑꯗꯒꯤ ꯀꯧꯅꯥꯒꯤ ꯈꯥꯎ ꯁꯥꯕ ꯑꯗꯒꯤ ꯃꯣꯔꯥ ꯁꯥꯕ ꯊꯨꯝꯃꯣꯛ ꯁꯥꯕ ꯁꯅꯥ ꯁꯥꯕ ꯊꯥꯡ ꯁꯥꯕ ꯑꯁꯤꯅꯆꯤꯡꯕ ꯀꯌꯥ ꯃꯔꯨꯝ ꯑꯃꯁꯨ ꯂꯩꯈ꯭ꯔꯦ ꯑꯗꯨꯒ ꯐꯤ ꯁꯥꯅꯕ ꯂꯪ ꯄꯨꯁꯤꯜꯂꯛꯄꯗ ꯒꯚꯔꯟꯃꯦꯟꯗ ꯇꯦꯛꯁ ꯀꯥꯏ ꯑꯗꯨꯒ ꯂꯪ ꯄꯨꯁꯜꯂꯛꯂꯤꯕ ꯒꯥꯔꯤ ꯒꯥꯔꯤꯗꯨꯒꯤ ꯊꯥꯎ ꯍꯥꯟꯕꯗ ꯂꯩꯉꯥꯛ ꯑꯗꯨꯁꯨ ꯂꯩꯉꯥꯛꯇ ꯇꯦꯛꯁ ꯀꯥꯏ ꯑꯗꯨꯒ ꯐꯤ ꯂꯪ ꯌꯣꯟꯕ ꯄꯣꯠꯐꯝ ꯗꯨꯀꯥꯟꯅꯆꯤꯡꯕꯗꯁꯨ ꯖꯤ ꯑꯦꯁ ꯇꯤꯅ ꯆꯤꯡꯕ ꯇꯦꯛꯁ ꯀꯥꯏ ꯑꯗꯨꯒ ꯑꯩꯈꯣꯏ ꯃꯁꯦꯟ ꯂꯩꯊꯣꯛ ꯂꯩꯁꯤꯟ ꯇꯧꯅꯗꯅ ꯑꯩꯈꯣꯏꯒꯤ ꯏꯁꯇꯦꯠ ꯃꯅꯤꯄꯨꯔꯗ ꯁꯦꯃꯤꯠꯂꯣꯟꯗ ꯆꯥꯎꯅ ꯃꯇꯦꯡ ꯄꯥꯡꯅꯩ